ꯇ꯭ꯋꯦꯜꯐ ꯖꯅꯋꯥꯔꯤ ꯇꯨ ꯊꯥꯎꯖꯟ ꯑꯦꯂꯕꯦꯟ ꯊꯥꯔꯇꯤꯟ ꯃꯥꯔꯁ ꯇꯨ ꯊꯥꯎꯖꯟ ꯐꯣꯔꯇꯤꯟ ꯑꯦꯠꯇꯤꯟ ꯑꯥꯒꯁ ꯇꯨ ꯊꯥꯎꯖꯟ ꯑꯦꯠꯇꯤꯟ ꯇ꯭ꯋꯦꯟꯇꯤ ꯐꯥꯏꯚ ꯖꯨꯂꯥꯏ ꯇꯨ ꯊꯥꯎꯖꯟ ꯇ꯭ꯋꯦꯟꯇꯤ ꯋꯥꯟ ꯊꯥꯔꯇꯤ ꯃꯦ ꯇꯨ ꯊꯥꯎꯖꯟ ꯇ꯭ꯋꯦꯟꯇꯤ ꯊ꯭ꯔꯤ